ꯕ꯭ꯔꯣ ꯀꯤꯡꯁꯟ ꯅꯠꯇꯕ꯭ꯔꯣ ꯃꯥꯅꯦ ꯃꯥꯅꯦ ꯕ꯭ꯔꯣ ꯑꯩ ꯑꯩꯁꯨ ꯑꯩꯁꯨ ꯉꯁꯤ ꯍꯌꯦꯡꯁꯤꯗ ꯀꯛꯆꯤꯡ ꯂꯣꯝꯗ ꯂꯥꯛꯀꯗꯕ ꯂꯩꯌꯦꯕꯀꯣ ꯂꯥꯛꯀꯦꯅ ꯇꯧꯕ ꯑꯗꯣ ꯑꯩꯅ ꯇꯥꯕꯗ ꯀꯛꯆꯤꯡꯒꯤꯗꯤ ꯀꯛꯆꯤꯡ ꯕꯣꯔꯥ ꯍꯥꯏꯔꯒ ꯃꯃꯤꯡꯁꯦ ꯍꯦꯛ ꯍꯦꯛ ꯆꯠꯄ ꯑꯗꯨꯗ ꯑꯩꯅ ꯀꯔꯤꯅꯣ ꯀꯛꯆꯤꯡ ꯕꯣꯔꯥ ꯍꯥꯏꯁꯤꯁꯨ ꯈꯪꯗꯕꯀꯣ ꯑꯗ ꯑꯩ ꯕ꯭ꯔꯣꯗꯒꯤ ꯑꯗꯨꯒꯤ ꯄꯣꯠꯇꯣ ꯈꯪꯅꯤꯡꯕꯒꯤ ꯍꯪꯉꯛꯏꯅꯤ

ꯎꯝ

ꯎꯝ

ꯃꯤꯡꯗꯤ ꯍꯥꯏꯐꯦꯠ ꯇꯥꯈ꯭ꯔꯦ ꯑꯗꯣ ꯑꯗꯨꯁꯨ ꯀꯔꯤꯅꯣ ꯈꯪꯗ꯭ꯔꯤ ꯍꯣꯏ ꯍꯣꯏ ꯑꯩ ꯍꯌꯦꯡ ꯂꯥꯛꯑꯒ ꯑꯩ ꯌꯦꯡꯖꯒꯦ ꯑꯗꯣ ꯕ꯭ꯔꯣ ꯀꯛꯆꯤꯡ ꯕꯣꯔꯥꯁꯤꯕꯨ ꯀꯃꯥꯏ ꯀꯃꯥꯏꯅ ꯁꯥꯕ ꯈꯣꯠꯄ

ꯑꯣ ꯎꯝ ꯑꯣ ꯕ꯭ꯔꯣꯒꯤ ꯋꯥꯍꯩꯗꯣ ꯇꯥꯕꯗ ꯍꯥꯎꯗ ꯍꯥꯎꯗꯧ ꯃꯥꯜꯂꯦ ꯎꯝ ꯍꯣꯏ ꯍꯣꯏ ꯕ꯭ꯔꯣ ꯑꯩ ꯑꯗꯨꯗꯤ ꯍꯌꯦꯡꯁꯦ ꯑꯩ ꯂꯥꯛꯑꯝꯗꯥꯏꯗꯨꯗ ꯑꯩ ꯕ꯭ꯔꯣꯗ ꯐꯣꯟ ꯇꯧꯖꯔꯛꯑꯒꯦ ꯕ꯭ꯔꯣ ꯍꯌꯦꯡꯁꯦ ꯊꯕꯛ ꯆꯠꯂꯣꯏꯗꯕ ꯅꯠꯇ꯭ꯔꯣ ꯑꯥ ꯌꯥꯎꯋꯤ ꯌꯥꯎꯋꯤ ꯍꯣꯏ ꯍꯣꯏ ꯕ꯭ꯔꯣ ꯑꯗꯨꯗꯤ ꯌꯥꯝ ꯅꯨꯡꯉꯥꯏꯖꯔꯦ ꯍꯌꯦꯡ ꯄꯥꯎ ꯐꯥꯎꯅꯔꯁꯦ ꯐꯖꯅ ꯒꯥꯏꯗ ꯇꯧꯕꯤꯔꯣ ꯌꯥꯝ ꯅꯨꯡꯉꯥꯏꯖꯔꯦ ꯕ꯭ꯔꯣ ꯑꯗꯨꯗꯤ